ꯍꯣꯏ ꯍꯥꯏꯖꯒꯦ ꯑꯩꯍꯥꯛꯅ ꯀ꯭ꯂꯥꯁ ꯇꯨꯌꯦꯜꯞ ꯂꯣꯏꯔꯕ ꯃꯇꯨꯡꯗ ꯑꯩꯒꯤ ꯔꯤꯖꯜ ꯉꯥꯏꯕ ꯑꯣꯏꯅ ꯐꯥꯔꯁ ꯗꯤꯕꯤꯖꯟꯗ ꯌꯥꯎꯔꯛꯈꯤ ꯐꯥꯔꯁ ꯗꯤꯕꯤꯖꯟ ꯑꯗꯨ ꯃꯥꯛ ꯋꯥꯡꯅ ꯂꯥꯛꯈꯤ ꯃꯁꯤꯗ ꯑꯩꯅ ꯌꯥꯝꯅ ꯍꯔꯥꯎꯕ ꯃꯤꯀꯨꯞ ꯑꯗꯨ ꯑꯣꯏꯈꯤ ꯏꯃꯥ ꯏꯄꯥꯅꯁꯨ ꯌꯥꯝꯅ ꯍꯔꯥꯎꯈꯤ ꯃꯁꯤ ꯑꯩꯅ ꯊꯥꯏꯅꯗꯒꯤ ꯂꯥꯏꯔꯤꯛ ꯇꯧꯖꯔꯛꯄꯒꯤ ꯃꯇꯨꯡ ꯏꯟꯅ ꯑꯩꯅ ꯍꯣꯠꯅꯖꯕꯒꯤ ꯐꯪꯖꯕꯅꯤ ꯈꯟꯖꯩ ꯑꯩꯕꯨ ꯇꯥꯛꯄꯤ ꯇꯝꯕꯤꯔꯛꯄ ꯑꯣꯖꯥ ꯀꯌꯥ ꯑꯃ ꯂꯩꯕ ꯃꯌꯥꯝꯗꯨꯅ ꯍꯣꯠꯅꯕꯤꯗꯨꯅ ꯑꯩꯕꯨ ꯀꯔꯤꯗ ꯀꯗꯥꯏꯗ ꯑꯋꯥꯠꯄ ꯂꯩꯔꯤꯒꯦ ꯌꯦꯡꯁꯤꯟꯕꯤꯗꯨꯅ ꯑꯣꯖꯥꯈꯩꯗꯨꯅ ꯑꯩꯕꯨ ꯆꯦꯛꯁꯤꯟꯅ ꯒꯥꯏꯠ ꯇꯧꯕꯤꯔꯛꯈꯤ ꯇꯧꯕꯤꯔꯛꯈꯤꯕ ꯊꯕꯛ ꯈꯨꯗꯤꯡꯃꯛ ꯑꯩꯍꯥꯛ ꯀꯥꯎꯖꯔꯣꯏ ꯑꯩꯍꯥꯛꯅ ꯀꯣꯆꯤꯡ ꯃꯈꯜ ꯀꯌꯥ ꯀꯌꯥ ꯖꯒꯥ ꯃꯐꯝ ꯀꯌꯥ ꯀꯌꯥꯗ ꯆꯠꯇꯨꯅ ꯀꯣꯆꯤꯡꯗꯁꯨ ꯊꯋꯥꯏ ꯌꯥꯎꯅ ꯍꯣꯠꯅꯖꯩ ꯍꯣꯠꯅꯖꯔꯤꯕ ꯀꯣꯆꯤꯡꯁꯤꯡ ꯑꯗꯨ ꯑꯩꯅ ꯃꯃꯨꯠ ꯇꯥꯅ ꯌꯨꯝꯗ ꯍꯂꯂꯛꯂꯕ ꯃꯇꯨꯡꯗ ꯑꯃꯨꯛ ꯑꯣꯔꯥꯏꯖꯩ ꯑꯩꯒꯤ ꯄꯨꯟꯁꯤꯗ ꯈ꯭ꯋꯥꯏꯗꯒꯤ ꯅꯨꯡꯉꯥꯏꯕ ꯃꯤꯀꯨꯞ ꯑꯗꯨ ꯇꯨꯌꯦꯜꯞ ꯍꯥꯏꯗꯣꯔꯛꯄꯒꯤ ꯑꯩꯅ ꯐꯥꯔꯁ ꯗꯤꯕꯤꯖꯟ ꯑꯁꯤꯗ ꯃꯥꯛ ꯌꯥꯝꯅ ꯋꯥꯡꯗꯨꯅ ꯐꯪꯉꯛꯄ ꯑꯁꯤ ꯑꯩꯒꯤ ꯌꯥꯝꯅ ꯅꯨꯡꯉꯥꯏꯕ ꯃꯤꯀꯨꯞ ꯑꯗꯨ ꯑꯣꯏꯈꯤ ꯃꯁꯤꯗ ꯏꯃꯥ ꯏꯄꯥꯅ ꯍꯔꯥꯎꯃꯟꯈꯤꯗꯨꯅ ꯃꯁꯤꯒꯤ ꯅꯨꯃꯤꯠ ꯑꯁꯤꯗ ꯉꯥ ꯆꯥꯛ ꯑꯍꯥꯎꯕ ꯁꯤꯜ ꯂꯥꯡꯗꯨꯅ ꯑꯩꯒꯤ ꯋꯥꯈꯜ ꯊꯧꯒꯠꯄꯤꯗꯨꯅ ꯍꯣꯠꯅꯕꯒꯤ ꯂꯨꯆꯤꯡꯗ ꯑꯩꯕꯨ ꯑꯃꯨꯛ ꯋꯥꯈꯜ ꯆꯤꯡꯈꯠꯍꯜꯂꯤ ꯃꯁꯤꯒ ꯂꯣꯏꯅꯅ ꯑꯩꯒꯤ ꯅꯨꯡꯉꯥꯏꯕ ꯃꯤꯀꯨꯞ ꯑꯁꯤ ꯃꯤꯌꯥꯝ ꯈꯨꯗꯤꯡꯃꯛꯇ ꯑꯩꯅ ꯍꯪꯍꯟꯅꯤꯡꯗꯨꯅ ꯑꯇꯣꯞꯄ ꯃꯤ ꯀꯌꯥꯗꯁꯨ ꯄꯥꯎ ꯇꯝꯗꯨꯅ ꯀꯧꯖꯩ ꯃꯗꯨꯒ ꯑꯩꯅ ꯐꯣꯟ ꯇꯧꯗꯨꯅ ꯍꯥꯏꯖꯩ ꯃꯁꯤꯒꯤ ꯅꯨꯡꯉꯥꯏꯕ ꯃꯤꯀꯨꯞ ꯑꯁꯤ ꯑꯩ ꯄꯨꯟꯁꯤꯒꯤ ꯀꯥꯎꯕ ꯉꯝꯂꯣꯏ